ꯑꯩꯅ ꯄꯥꯝꯖꯕ ꯕꯨꯛ ꯍꯥꯏꯔꯒꯗꯤ ꯍꯥꯏꯗꯤ ꯕꯨꯛꯇꯤ ꯀꯌꯥ ꯊꯣꯏꯅ ꯍꯥꯏꯗꯤ ꯂꯥꯏꯔꯤꯛꯀꯨꯝꯕꯗꯤ ꯏꯟꯇꯔꯦꯁ ꯄꯥꯛ ꯂꯩꯇꯦ ꯑꯗꯨꯅ ꯌꯥꯝ ꯄꯥꯗꯕꯅꯤꯅ ꯈꯪꯗ꯭ꯔꯦꯕꯀꯣ ꯑꯗꯣ ꯑꯗꯨꯒ ꯐꯤꯂꯝꯒꯨꯝꯕꯗꯗꯤ ꯑꯩꯅ ꯄꯥꯝꯖꯕ ꯍꯥꯏꯁꯦ ꯇꯨ ꯊꯥꯎꯖꯟ ꯇ꯭ꯋꯦꯟꯇꯤ ꯇ꯭ꯋꯦꯟꯇꯤ ꯊ꯭ꯔꯤꯒꯤ ꯑꯩꯈꯣꯏꯒꯤ ꯊꯣꯛꯈꯤꯕ ꯑꯩꯈꯣꯏꯒꯤ ꯇꯨꯋꯦꯜꯞ ꯐꯦꯜ ꯍꯥꯏꯅ ꯑꯃ ꯂꯩꯀꯣ ꯑꯗꯨꯒꯤ ꯐꯤꯂꯝꯗꯣ ꯌꯥꯝ ꯌꯥꯝꯅ ꯄꯥꯝꯖꯩ ꯌꯥꯝ ꯅꯨꯡꯉꯥꯏ ꯀꯩꯒꯤ ꯀꯩꯒꯤ ꯀꯩꯒꯤ ꯑꯩꯅ ꯄꯥꯝꯃꯤꯅꯣ ꯍꯥꯏ ꯃꯇꯝꯁꯤꯗ ꯉꯁꯥꯏꯒꯤ ꯐꯤꯂꯝꯗꯨꯗ ꯍꯦꯔꯣꯗꯨꯅ ꯑꯍꯥꯟꯕꯗ ꯂꯩꯔꯝꯃꯤꯕ ꯃꯥꯒꯤ ꯍꯥꯏꯗꯤ ꯄꯩꯁꯥ ꯄꯥꯏꯗꯗꯅ ꯑꯗꯒꯤ ꯃꯥꯅ ꯇꯧꯔꯝꯃꯤꯕ ꯆꯤꯇꯤꯡ ꯃꯌꯥꯝ ꯇꯧꯔꯝꯃꯤ ꯁ꯭ꯀꯨꯜꯗꯨꯗ ꯆꯤꯇꯤꯡ ꯇꯧꯗꯅ ꯈꯣꯠꯇꯅ ꯇꯧꯋꯤꯗꯅꯀꯣ ꯑꯗꯨꯀꯥꯟꯗ ꯃꯥꯅ ꯑꯗꯨꯒꯤ ꯆꯤꯇꯤꯡ ꯇꯧꯕꯗꯨꯅ ꯃꯥꯅ ꯍꯥꯏꯗꯤ ꯌꯥꯎꯗꯕꯤꯗ ꯃꯥꯒꯤ ꯍꯥꯏꯗꯤ ꯃꯥꯒꯤ ꯂꯥꯏꯐꯀꯤ ꯑꯅꯧꯕ ꯑꯃ ꯃꯥꯒꯤ ꯆꯤꯇꯤꯡ ꯁꯨꯡꯌꯥꯎ ꯌꯥꯎꯗꯅ ꯊꯕꯛ ꯀꯌꯥꯝ ꯑꯃ ꯇꯧꯔꯛꯏꯀꯣ ꯁꯤꯒꯤ ꯑꯗꯨꯗ ꯐꯤꯂꯝꯗꯨꯗ ꯄꯤꯔꯤꯕ ꯃꯥꯒꯤ ꯏꯟꯁꯄꯤꯔꯦꯁꯟ ꯑꯣꯏꯕ ꯃꯌꯥꯝ ꯑꯃ ꯌꯥꯎꯋꯦꯕꯀꯣ ꯍꯥꯏꯕꯗꯤ ꯏꯁꯝ ꯁꯝꯅ ꯉꯁꯥꯏꯒꯤ ꯐꯤꯂꯝ ꯇꯧꯔꯤꯀꯥꯟꯗꯨꯗ ꯃꯅꯨꯡꯗꯨꯗ ꯉꯁꯥꯏꯒꯤ ꯂꯣꯏꯔꯝꯗꯥꯏꯗꯒ ꯑꯗꯨꯝ ꯃꯥꯒꯤ ꯃꯌꯥꯏꯋꯥꯏꯗ ꯑꯗꯨꯝ ꯃꯃꯥ ꯃꯄꯥ ꯃꯣꯏꯒ ꯃꯥꯒ ꯔꯤꯂꯦꯁꯟ ꯂꯩꯕ ꯑꯗꯒꯤ ꯃꯣꯏꯒꯤ ꯐꯤꯂꯝꯗꯨꯗ ꯌꯥꯎꯔꯤꯕ ꯃꯥꯒꯤ ꯃꯥꯒꯤ ꯍꯥꯏꯗꯤ ꯏꯁꯇ꯭ꯔꯦꯡꯗꯣ ꯂꯥꯏꯔꯤꯛ ꯄꯥꯕꯒꯤ ꯑꯣꯏꯒꯦꯔꯥ ꯑꯃꯒꯤ ꯃꯥꯒꯤ ꯏꯁꯇ꯭ꯔꯦꯡꯗꯣ ꯑꯗꯣ ꯌꯥꯝ ꯌꯥꯝ ꯊꯤꯅ ꯑꯩꯈꯣꯏꯅ ꯄꯥꯝꯕ ꯑꯩꯈꯣꯏꯗ ꯑꯗꯒꯤ ꯃꯤꯌꯥꯝꯗ ꯑꯩꯈꯣꯏꯒꯤ ꯑꯦꯛꯁꯄ꯭ꯔꯦꯟꯁ ꯑꯣꯏꯕ ꯑꯦꯛꯁꯄ꯭ꯔꯦꯟꯁ ꯑꯣꯏꯕ ꯑꯃ ꯌꯥꯎꯋꯦꯕꯀꯣ ꯑꯦꯛꯁꯄ꯭ꯔꯤꯃꯦꯟꯗꯣ ꯃꯥꯒꯤ ꯑꯗꯨ ꯌꯥꯝ ꯅꯨꯡꯉꯥꯏ ꯑꯗꯨꯒ ꯐꯤꯂꯝꯗꯨ ꯍꯧꯖꯤꯛꯀꯤ ꯇꯨꯋꯦꯜꯞ ꯐꯦꯜ ꯍꯥꯏꯕ ꯐꯤꯂꯝꯗꯣ ꯌꯥꯝ ꯊꯤꯅ ꯄꯥꯝꯃꯤꯀꯣ ꯑꯗꯨꯒ ꯇꯤꯚꯤ ꯁꯣꯒꯤ ꯃꯇꯥꯡꯁꯤꯗꯤ ꯇꯤꯚꯤ ꯁꯣ ꯁꯤꯗꯤ ꯀꯌꯥ ꯊꯣꯏꯅ ꯌꯦꯡꯗꯦꯀꯣ ꯇꯤꯚꯤ ꯁꯣ ꯁꯤꯗꯤ ꯑꯗꯨꯅ ꯇꯤꯚꯤ ꯁꯣ ꯁꯤꯗꯤ ꯀꯌꯥ ꯊꯣꯏꯅ ꯌꯦꯡꯗꯝꯅꯤꯅ ꯇꯤꯚꯤ ꯁꯣꯒꯤ ꯑꯣꯏꯅꯗꯤ ꯑꯩꯒꯤ ꯑꯄꯥꯝꯕ ꯍꯥꯏꯁꯦ ꯂꯩꯇꯦꯀꯣ ꯁꯤꯒꯤ ꯑꯣꯏꯅꯗꯤ ꯁꯨꯃꯥꯏꯅ ꯂꯩ